ꯏꯟꯗꯤꯌꯥꯁꯤꯗ ꯔꯤꯂꯤꯖꯟ ꯍꯥꯏ ꯇꯥꯔꯦ ꯃꯈꯜ ꯃꯌꯥꯝ ꯑꯃ ꯌꯥꯝꯃꯤ ꯍꯤꯟꯗꯨ ꯃꯨꯁꯂꯤꯝ ꯁꯤꯈ ꯏꯁꯥꯏ ꯄꯨꯝꯅꯃꯛꯅ ꯖꯥꯇꯤ ꯄꯨꯝꯅꯃꯛꯅ ꯈꯨꯟꯗꯥꯔꯤꯕ ꯑꯗꯨꯒꯨꯝꯂꯕ ꯏꯟꯗꯤꯌꯥꯒꯤ ꯀꯟꯇ꯭ꯔꯤꯁꯤꯗ ꯅꯨꯡꯁꯤ ꯆꯥꯟꯅꯕ ꯂꯥꯏꯅꯤꯡ ꯂꯥꯏꯁꯣꯟꯒꯤ ꯃꯥꯏꯀꯩꯁꯤꯗ ꯅꯨꯡꯁꯤ ꯆꯥꯟꯅꯅ ꯄꯨꯔꯛꯀꯦ ꯍꯥꯏꯕ ꯑꯣꯏꯕ ꯇꯥꯔꯒꯗꯤ ꯃꯥꯅ ꯃꯥꯅ ꯅꯤꯡꯉꯤꯕ ꯃꯄꯨ ꯑꯗꯨ ꯑꯃꯅ ꯑꯃ ꯍꯨꯟꯅꯗꯕ ꯑꯃꯅ ꯑꯃ ꯌꯦꯡꯁꯤꯟꯅꯗꯕ ꯃꯥꯅ ꯃꯥꯅ ꯃꯥꯅ ꯄꯥꯝꯕ ꯂꯥꯏꯅꯤꯡ ꯂꯥꯏꯁꯣꯟ ꯑꯗꯣ ꯑꯩꯈꯣꯏꯅ ꯇꯧꯕ ꯗꯔꯀꯥꯔ ꯑꯣꯏ ꯍꯥꯏꯅ ꯈꯜꯂꯤ ꯍꯥꯏꯔꯤꯕ ꯂꯥꯏꯅꯤꯡꯂꯤꯕ ꯃꯤꯑꯣꯏ ꯈꯨꯗꯤꯡꯃꯛꯁꯤꯡꯁꯤ ꯐꯠꯇꯕ ꯂꯝꯕꯤꯗ ꯆꯠꯂꯨ ꯍꯥꯏꯕ ꯑꯃ ꯐꯥꯎꯕ ꯌꯥꯎꯗꯦ ꯑꯐꯕꯒꯤ ꯃꯥꯏꯀꯩꯗ ꯄꯨꯔꯛꯄ ꯐꯠꯇꯕ ꯅꯤꯁꯥ ꯄꯁꯥ ꯆꯥꯕ ꯐꯠꯇꯗꯅ ꯂꯩꯔꯤꯕ ꯃꯄꯨ ꯃꯁꯛ ꯈꯪꯗꯗꯅ ꯂꯩꯔꯤꯕ ꯖꯥꯇꯤ ꯄꯨꯝꯅꯃꯛꯁꯤ ꯄꯨꯟꯁꯤꯜꯂꯒ ꯑꯩꯈꯣꯏ ꯑꯃꯠꯇ ꯑꯣꯏꯅ ꯍꯤꯡꯃꯤꯟꯅꯕꯒꯤ ꯄꯥꯟꯗꯝꯗꯨꯅꯤ ꯍꯥꯏꯔꯤꯕ ꯂꯥꯏꯅꯤꯡꯕ ꯑꯁꯤ ꯃꯄꯨꯒ ꯁꯪꯁꯥꯔ ꯑꯁꯤ ꯃꯄꯨꯅ ꯁꯦꯝꯕꯅꯤꯅ ꯃꯄꯨ ꯃꯍꯥꯛꯀ ꯃꯔꯤ ꯂꯩꯅꯔꯤꯕ ꯃꯈꯩ ꯄꯨꯛꯅꯤꯡꯗ ꯁꯥꯟꯇꯤ ꯐꯪꯉꯤ ꯑꯃꯁꯨꯡ ꯑꯗꯨꯒꯨꯝꯂꯕ ꯈꯠꯅ ꯆꯩꯅꯕ ꯂꯥꯟꯐꯝ ꯀꯌꯥꯗꯒꯤ ꯂꯥꯏꯁꯤ ꯃꯄꯨꯡ ꯐꯥꯅ ꯅꯤꯡꯉꯕ ꯃꯄꯨ ꯃꯁꯛ ꯈꯪꯉꯕ ꯑꯗꯨ ꯑꯣꯏꯕ ꯇꯥꯔꯗꯤ ꯅꯨꯡꯁꯤ ꯆꯥꯟꯅꯅ ꯑꯩꯈꯣꯏꯁꯤ ꯍꯤꯡꯃꯤꯟꯅꯒꯅꯤ ꯑꯃꯁꯨꯡ ꯑꯃꯅ ꯑꯃꯒꯤ ꯃꯇꯦꯡ ꯄꯥꯡꯕ ꯍꯥꯏꯕ ꯑꯁꯤ ꯑꯩꯈꯣꯏ ꯃꯤꯑꯣꯏꯕꯁꯤꯡꯒꯤ ꯃꯤꯑꯣꯏꯕ ꯈꯨꯟꯅꯥꯏ ꯑꯁꯤꯒꯤ ꯆꯠꯅ ꯄꯊꯥꯞꯅꯤ ꯍꯥꯏꯕꯁꯤ ꯑꯩꯅ ꯍꯥꯏꯖꯅꯤꯡꯉꯤ